ꯂꯦꯡꯁꯤꯟꯕꯤꯔꯤꯕ ꯁꯥꯔ ꯑꯃꯁꯨꯡ ꯑꯩꯒꯤ ꯀꯂꯤꯛꯁꯤꯡ ꯉꯁꯤ ꯑꯩꯅ ꯈꯟꯅꯕ ꯄꯥꯝꯃꯤꯕ ꯇꯣꯄꯤꯛ ꯑꯁꯦ ꯔꯤꯁꯥꯏꯀꯜ ꯇꯧꯕ ꯌꯥꯕ ꯌꯥꯝꯅ ꯁꯁꯇꯦꯅꯦꯕꯜ ꯑꯣꯏꯕ ꯑꯣꯏꯅ ꯁꯤꯖꯤꯟꯅꯕ ꯄꯣꯠꯂꯝꯁꯤꯡ ꯑꯃꯈꯛ ꯑꯩ ꯑꯩꯅ ꯄꯨꯊꯣꯛꯆꯔꯦ ꯃꯗꯨꯒꯤ ꯃꯔꯝꯗ ꯑꯩꯅ ꯍꯦꯟꯅ ꯍꯥꯏꯅꯤꯡꯕꯗꯤ ꯑꯩꯅ ꯄꯨꯊꯣꯛꯆꯔꯤꯕꯁꯦ ꯕꯅꯥꯅꯥ ꯄꯤꯜꯁꯅꯤ ꯃꯁꯤꯒꯤ ꯕꯅꯥꯅꯥ ꯄꯤꯜꯁꯁꯤ ꯑꯩꯈꯣꯏ ꯕꯅꯥꯅꯥꯁꯦ ꯆꯥꯗꯨꯅ ꯄꯪꯍꯨꯟꯗ ꯍꯨꯟꯗꯣꯛꯅꯩ ꯑꯗꯨꯒ ꯀꯅꯥꯃꯠꯇꯅ ꯑꯃꯨꯛꯀ ꯃꯀꯨꯁꯦ ꯁꯤꯖꯤꯟꯅꯒꯦ ꯍꯥꯏꯕꯁꯦ ꯑꯃꯠꯇ ꯈꯟꯅꯗꯦ ꯑꯗꯨꯗꯒꯤ ꯑꯩꯁꯤꯅ ꯈꯜꯂꯛꯑꯒ ꯂꯐꯣꯏꯁꯦ ꯆꯥꯔꯕ ꯃꯇꯨꯡꯁꯤꯗ ꯃꯀꯨꯁꯦ ꯂꯪꯊꯣꯛꯇꯗꯅ ꯑꯩꯈꯣꯏꯅ ꯂꯪꯊꯣꯛꯑꯁꯨ ꯀꯣꯝ ꯑꯃ ꯇꯧꯔꯒ ꯐꯖꯅ ꯂꯪꯊꯣꯛꯑꯒ ꯀꯣꯟꯅ ꯃꯗꯨꯗꯨꯅ ꯍꯥꯔ ꯑꯣꯏꯅ ꯑꯩꯈꯣꯏꯅ ꯁꯤꯖꯤꯟꯅꯕ ꯑꯃ ꯌꯥꯔꯦ ꯑꯗꯨꯇ ꯅꯠꯇꯅ ꯂꯪꯊꯣꯛꯇꯕꯤꯗ ꯑꯩꯈꯣꯏꯅ ꯂꯐꯣꯏ ꯃꯀꯨꯁꯤꯗꯒꯤ ꯆꯥ ꯑꯣꯏꯅ ꯁꯨꯡꯕꯁꯨ ꯌꯥꯔꯦ ꯑꯗꯨꯇ ꯅꯠꯇꯅ ꯑꯩꯈꯣꯏꯅ ꯂꯐꯣꯏ ꯃꯀꯨ ꯑꯁꯤꯗ ꯌꯥꯎꯔꯤꯕ ꯐꯥꯏꯕꯔꯁꯤꯡꯁꯦ ꯑꯁꯤꯁꯦ ꯂꯧꯊꯣꯛꯑꯒ ꯑꯩꯈꯣꯏꯅ ꯂꯪ ꯑꯣꯏꯅ ꯑꯐꯕ ꯃꯈꯜꯒꯤ ꯀ꯭ꯋꯥꯂꯤꯇꯤꯗ ꯐꯤ ꯃꯌꯥꯝ ꯑꯃ ꯁꯥꯕꯗ ꯃꯇꯦꯡ ꯄꯥꯡꯕ ꯌꯥꯕ ꯐꯥꯏꯕꯔ ꯑꯃꯃꯝꯁꯨ